ꯑꯩꯒꯤ ꯀꯖꯤꯟ ꯑꯃ ꯑꯩꯈꯣꯏꯒꯤ ꯌꯨꯝꯗ ꯂꯥꯛꯑꯦ ꯑꯗꯣ ꯑꯩꯈꯣꯏꯒꯤ ꯀꯤꯆꯟꯗ ꯃꯥꯒ ꯑꯩꯒ ꯆꯥꯅ ꯊꯛꯅꯕ ꯁꯤꯟꯃꯤꯟꯅꯩ ꯑꯗꯨꯗ ꯑꯩꯅ ꯃꯉꯣꯟꯗ ꯑꯩꯈꯣꯏꯒꯤ ꯆꯥꯛ ꯊꯣꯡꯕ ꯆꯥꯛ ꯆꯥꯕ ꯍꯥꯏꯕꯁꯤꯗꯕꯨ ꯑꯀꯟꯕ ꯆꯥꯕ ꯄꯦꯠꯄ ꯆꯥꯕ ꯀꯩ ꯀꯥ ꯃꯌꯥꯝ ꯂꯩ ꯈꯤꯔ ꯍꯥꯞ ꯈꯔ ꯁꯨꯃꯥꯏꯅ ꯍꯥꯞꯄ ꯁꯨꯃꯥꯏꯅ ꯇꯧꯕ ꯃꯣꯔꯣꯛꯁꯦ ꯁꯥꯕ ꯁꯥꯗꯕ ꯃꯌꯥꯝ ꯑꯗꯣ ꯑꯩꯅ ꯃꯉꯣꯟꯗ ꯁ꯭ꯌꯔ ꯇꯧꯏ ꯑꯗꯨꯒ ꯑꯩꯈꯣꯏꯒꯤꯗꯤ ꯁꯨꯃꯥꯏꯅ ꯁꯨꯃꯥꯏꯅ ꯍꯥꯞꯄꯨ ꯍꯥꯏꯅ